ꯍꯣꯏ ꯂꯩꯕꯥꯛ ꯂꯩꯕꯥꯛꯀꯤ ꯈꯨꯠꯁꯦꯝꯒꯤ ꯍꯥꯔ ꯌꯥꯎꯗꯅ ꯇꯧꯒꯦ ꯍꯥꯏꯔꯒꯗꯤ ꯁꯟꯊꯤ ꯁꯟꯌꯨꯡ ꯒꯨꯝꯕꯁꯦ ꯀꯩꯅꯣ ꯇꯧꯔꯒ ꯑꯗꯨ ꯑꯩꯈꯣꯏꯅ ꯇꯧꯕ ꯇꯥꯔꯦ ꯂꯩꯕꯥꯛ ꯃꯔꯝꯗꯤ ꯃꯁꯤꯗꯤ ꯂꯣꯀꯦꯜꯒꯤ ꯍꯥꯔꯅꯤꯅ ꯂꯩꯕꯥꯛꯇꯣ ꯂꯩꯕꯥꯛ ꯌꯥꯝ ꯀꯟꯈ꯭ꯔꯕ ꯃꯇꯝꯗ ꯑꯩꯈꯣꯏꯅ ꯀꯨꯞꯅ ꯇꯧꯊꯣꯛꯂꯒ ꯅꯩꯈꯥꯏꯔꯒ ꯑꯗꯨꯒ ꯃꯥꯅ ꯀꯩꯅꯣ ꯇꯧꯔꯛꯀꯗꯕꯅꯤ ꯑꯗꯨꯅ ꯁꯟꯊꯤꯁꯦ ꯆꯥꯏꯕ ꯃꯇꯝꯗ ꯈꯨꯠꯁꯦꯝꯒꯤ ꯍꯥꯔ ꯅꯠꯇ꯭ꯔꯦ ꯑꯗꯨꯗꯤ ꯂꯣꯀꯦꯜꯒꯤ ꯁꯟꯊꯤ ꯁꯟꯌꯨꯡꯁꯤꯡꯗꯣ ꯑꯣꯛꯊꯤꯁꯨ ꯌꯥꯕꯅꯦ ꯌꯦꯟꯊꯤꯁꯨ ꯌꯥꯕꯅꯦ ꯑꯗꯨꯒꯨꯝꯕꯗꯣ ꯑꯩꯈꯣꯏꯅ ꯇꯧꯔꯒ ꯑꯗꯨꯒꯤ ꯈꯣꯡꯊꯥꯡꯗꯣ ꯂꯧꯁꯟꯂꯣ ꯑꯗꯨꯒꯤ ꯈꯣꯡꯊꯥꯡꯗꯣ ꯂꯧꯈꯠꯀꯗꯕꯅꯤ